ꯍꯂꯣ ꯀꯅꯥ ꯃꯥꯅꯤ ꯍꯥꯏꯕꯤꯌꯨ ꯀꯔꯤ ꯀꯔꯝꯕ ꯀꯥꯔ ꯄꯥꯝꯕ ꯑꯥꯏ ꯇ꯭ꯋꯦꯟꯇꯤ ꯑꯗꯨ ꯑꯥꯏ ꯇ꯭ꯋꯦꯟꯇꯤꯁꯦ ꯃꯆꯨ ꯀꯔꯝꯕ ꯃꯆꯨꯅꯣ ꯄꯥꯝꯃꯤꯁꯦ ꯍꯥꯏꯕꯤꯌꯨ ꯑꯁꯥ ꯑꯗꯣ ꯍꯧꯖꯤꯛꯄꯨ ꯏꯁꯥꯁꯤꯕꯨ ꯀꯗꯥꯏꯋꯥꯏꯗ ꯂꯩꯒꯦ ꯅꯠꯇ꯭ꯔꯒ ꯉꯁꯤ ꯂꯧꯕꯒꯤꯔꯥ ꯍꯌꯦꯡ ꯂꯧꯕꯩꯔꯥ ꯀꯔꯝꯀꯥꯟ ꯂꯧꯕꯒꯤꯅꯣ ꯎꯝ

ꯃꯆꯨꯁꯤ ꯔꯦꯠ ꯃꯆꯨ ꯍꯥꯏꯕ ꯅꯠꯇ꯭ꯔꯥ ꯔꯦꯠ ꯃꯆꯨꯁꯤ ꯂꯩꯒꯅꯤ ꯑ

ꯃꯁꯦ ꯑꯗꯨꯝ ꯏꯁꯥꯅ ꯑꯄꯥꯝꯕ ꯃꯇꯝꯗ ꯑꯗꯨꯝ ꯂꯥꯛꯄ ꯑꯩꯒꯤꯗꯗꯤ ꯂꯣꯏꯃꯛ ꯄꯣꯠ ꯈꯨꯗꯤꯡꯃꯛ ꯑꯦꯚꯥꯏꯂꯦꯕꯜ ꯀꯔꯤ ꯑꯄꯥꯝꯕ ꯀꯂꯔ ꯐꯪꯒꯅꯤ ꯑꯗ ꯀꯔꯝꯕ ꯒꯥꯔꯤꯗꯤ ꯑꯥꯏ ꯇ꯭ꯋꯦꯟꯇꯤꯗ ꯑꯣꯏꯗꯧꯔꯤꯕ꯭ꯔ ꯅꯠꯇ꯭ꯔꯒꯅ ꯑꯩꯈꯣꯏꯒꯤ ꯀꯔꯝꯕ ꯕꯥꯂꯦꯅꯣ ꯑꯣꯏꯗꯣꯔꯤꯕ꯭ꯔꯥ ꯅꯠꯇ꯭ꯔꯒ ꯑꯦꯅꯤ ꯒꯥꯔꯤ ꯑꯄꯥꯝꯕ ꯒꯥꯔꯤ ꯂꯣꯏꯃꯛ ꯐꯪꯒꯅꯤ ꯎꯝ

ꯑꯩꯈꯣꯏꯅ ꯍꯥꯟꯅ ꯑꯗꯨꯝ ꯂꯣꯏ ꯌꯣꯟꯊꯣꯛꯑꯦ ꯌꯣꯟꯊꯣꯛꯄ ꯂꯣꯏꯔꯦ ꯍꯥꯏꯔ ꯀꯥꯟꯗꯨꯗ ꯑꯩꯈꯣꯏꯅ ꯑꯃꯨꯛ ꯑꯅꯧꯕ ꯑꯃꯨꯛ ꯑꯃꯨꯛ ꯂꯧꯊꯖꯕꯅꯤ ꯍꯥꯏꯕ ꯇꯥꯔꯦ ꯑꯗꯣ ꯍꯧꯖꯤꯛ ꯂꯥꯛꯞꯤꯒꯦ ꯍꯥꯏꯕ꯭ꯔꯥ ꯅꯠꯇ꯭ꯔꯒ ꯍꯣꯔꯦꯟ ꯅꯨꯡꯗꯥꯡꯋꯥꯏꯔꯝ ꯂꯥꯛꯀꯦ ꯍꯥꯏꯕ꯭ꯔꯥ ꯅꯠꯇ꯭ꯔꯒ ꯍꯧꯖꯤꯛ ꯂꯥꯛꯀꯦ ꯍꯥꯏꯕ꯭ꯔꯥ ꯎꯝ ꯎꯝ

ꯎꯝ ꯑꯗꯨ ꯌꯥꯅꯤ ꯏꯁꯥꯅ ꯂꯥꯛꯑꯒ ꯀꯩꯀꯩꯅꯣ ꯇꯥꯊꯣꯛ ꯇꯥꯁꯤꯟ ꯇꯧꯕ ꯑꯗꯨꯝ ꯌꯥꯒꯅꯤ ꯑꯩꯈꯣꯏꯒꯤꯁꯨ ꯄꯥꯔꯁꯦꯟꯇꯦꯖ ꯑꯗꯨꯝ ꯄꯤꯕꯅꯤꯅ ꯑꯗꯨꯝ ꯌꯥꯒꯅꯤ ꯎꯝ

ꯃꯁꯤ ꯑꯗꯨ ꯃꯁꯤ ꯂꯣꯏꯃꯛ ꯑꯩꯈꯣꯏꯒꯤ ꯃꯁꯤ ꯑꯩꯈꯣꯏꯅ ꯂꯣꯏ ꯂꯥꯛꯑꯅꯤ ꯃꯁꯤ ꯃꯇꯝ ꯄꯤꯔꯛꯀꯅꯤ ꯑꯩꯈꯣꯏꯅ ꯒꯥꯔꯤꯗꯨ ꯂꯧꯔꯨꯔꯒꯅ ꯑꯩꯈꯣꯏ ꯍꯥꯏꯔꯤꯕ ꯇꯥꯔꯤꯛ ꯑꯁꯤꯗ ꯅꯣꯏ ꯁꯤ ꯑꯥꯏ ꯑꯦꯟ ꯗꯤ ꯅꯞꯄꯨꯔꯣ ꯅꯝꯕꯔ ꯅꯝꯕꯔ ꯊꯥꯕꯩ ꯅꯝꯕꯔꯁꯤ ꯃꯣꯏ ꯑꯩꯈꯣꯏꯅ ꯂꯧꯒ꯭ꯔꯕ ꯃꯇꯨꯡꯗ ꯑꯩꯈꯣꯏꯒꯤ ꯊꯥ ꯑꯃ ꯑꯃꯅꯤꯒꯨꯝꯕ ꯂꯩꯔꯒ ꯃꯣꯏꯒꯤ ꯅꯝꯕꯔꯁꯤ ꯂꯥꯛꯏ ꯂꯥꯛꯏꯕ ꯅꯝꯕꯔꯁꯤ ꯃꯁꯤꯗ ꯑꯩꯈꯣꯏꯅ ꯀꯣꯜ ꯇꯧꯖꯔꯛꯀꯅꯤ ꯀꯔꯤꯒꯨꯝꯕꯗ ꯅꯝꯕꯔ ꯂꯥꯛꯑꯦ ꯍꯥꯏꯔꯒꯗꯤ ꯑꯩꯈꯣꯏꯒꯤ ꯀꯣꯜ ꯑꯃ ꯇꯧꯖꯔꯛꯀꯅꯤ ꯑꯗꯨꯒ ꯅꯪꯒꯤ ꯃꯦꯁꯦꯖ ꯂꯥꯛꯀꯅꯤ ꯍꯥꯏꯕ ꯃꯦꯁꯦꯖ ꯊꯥꯔꯛꯀꯅꯤ ꯃꯦꯁꯦꯖ ꯊꯥꯔꯛꯄꯁꯤꯗ ꯑꯩꯈꯣꯏ ꯅꯝꯒꯤ ꯅꯝꯕꯔꯁꯤ ꯒꯥꯔꯤꯗꯨ ꯅꯝꯕꯔ ꯊꯥꯕ ꯌꯥꯔꯅꯤ ꯑꯗꯒꯤ ꯅꯪꯒꯤ ꯁꯤ ꯇꯧꯕ ꯌꯥꯅꯤ ꯑꯗꯩ ꯆꯦ ꯆꯥꯡ ꯍꯥꯏꯕꯅꯆꯤꯡꯕ ꯂꯣꯏꯃꯛ ꯑꯗꯒꯤ ꯏꯟꯁꯨꯔꯦꯟꯁ ꯌꯥꯎꯅꯤꯡꯕ ꯂꯩꯔꯒꯁꯨ ꯌꯥꯏ ꯑꯗꯨ ꯃꯔꯨ ꯑꯣꯏꯅ ꯑꯩꯈꯣꯏꯅ ꯏꯟꯁꯨꯔꯦꯟꯁ ꯁꯤꯁꯇꯦꯝꯁꯨ ꯂꯩꯕ ꯎꯝ

ꯎꯝ

ꯎꯝ ꯑꯗꯨꯃꯥꯏꯅ ꯑꯣꯏꯔꯒꯗꯤ ꯑꯩꯈꯣꯏꯒꯤ ꯂꯨꯄꯥ ꯂꯤꯁꯤꯡ ꯑꯃꯒ ꯆꯧꯉ꯭ꯋꯥ ꯆꯇ꯭ꯔꯨꯛꯒꯨꯝꯕꯇꯪ ꯊꯥꯒꯤ ꯑꯣꯏꯅ ꯊꯤꯔꯒꯁꯨ ꯑꯗꯨꯃꯥꯏꯅꯁꯨ ꯑꯗꯨꯝ ꯌꯥꯏ ꯇꯧꯕꯗꯕꯨ ꯆꯍꯤ ꯑꯍꯨꯝ ꯊꯤꯕ ꯑꯣꯏꯒꯗꯕ ꯎꯝ ꯊꯥꯒꯤꯁꯤ ꯄꯤꯛꯅ ꯊꯤꯕ ꯌꯥꯏ ꯎꯝ ꯎꯝ ꯎꯝ ꯂꯩ ꯂꯩ ꯂꯣꯏꯃꯛ ꯂꯩꯒꯅꯤ ꯎꯝ ꯍꯧꯖꯤꯛ ꯑꯅꯧꯕ ꯂꯣꯏꯃꯛ ꯂꯩ ꯎꯝ ꯌꯥꯔꯦ ꯌꯥꯔꯦ ꯎꯝ ꯍꯣ ꯐꯔꯦ ꯑꯗꯨ ꯂꯥꯛꯄꯤꯔꯣ ꯊꯝꯖꯔꯒꯦ ꯑꯗꯨꯗꯤ ꯑ